ꯍꯦꯂꯣ ꯍꯦꯂꯣ ꯑꯣꯖꯥ ꯀꯅꯔꯖꯤꯠ ꯅꯠꯇꯕ꯭ꯔꯣ ꯑꯣ ꯑꯣꯖꯥ ꯑꯩꯅ ꯁꯤꯗ ꯀꯥꯛꯆꯤꯡꯗ ꯂꯝ ꯀꯣꯏꯕ ꯂꯥꯛꯄꯁꯦ ꯉꯁꯤꯒ ꯅꯨꯃꯤꯠ ꯍꯨꯝꯅꯤ ꯁꯨꯔꯦꯕꯀꯣ ꯑꯗꯨ ꯉꯁꯤꯗꯤ ꯑꯣꯖꯥꯗ ꯑꯩꯈꯣꯏꯒꯤ ꯌꯥꯎꯁꯪꯒ ꯃꯔꯤ ꯂꯩꯅꯅ ꯄꯥꯡꯊꯣꯛꯄ ꯊꯥꯕꯜ ꯆꯣꯡꯕꯒꯤ ꯃꯔꯝꯗ ꯈꯖꯤꯛꯇꯪ ꯈꯪꯅꯤꯡꯕ ꯑꯗꯨ ꯌꯥꯎꯁꯪꯁꯨ ꯍꯌꯦꯡꯗꯩ ꯍꯧꯕꯅꯤꯅ ꯊꯥꯕꯜ ꯆꯣꯡꯕ ꯐꯦꯁꯇꯤꯚꯦꯜꯗꯨꯗ ꯑꯩꯈꯣꯏ ꯑꯩꯁꯨ ꯌꯦꯡꯅꯤꯉꯦꯕ ꯑꯗꯨ ꯁꯥꯔꯍꯣꯏꯒꯤ ꯑꯣꯖꯥꯍꯣꯏꯒꯤ ꯁ꯭ꯋꯥꯏꯁꯤꯗ ꯉꯁꯤ ꯊꯥꯕꯜ ꯆꯣꯡꯕꯒꯤ ꯄ꯭ꯔꯣꯒꯥꯝ ꯂꯩꯇꯕ꯭ꯔꯥ ꯂꯩꯔꯒꯗꯤ ꯁꯥꯔꯒ ꯈꯔ ꯌꯦꯡꯃꯤꯟꯅꯔꯨꯁꯦ ꯑꯣ ꯑꯗꯨꯒ ꯊꯥꯕꯜ ꯆꯣꯡꯕꯗꯨꯒꯤ ꯃꯔꯝꯗ ꯍꯥꯏꯐꯦꯠꯇꯪꯁꯨ ꯆꯠꯇ꯭ꯔꯤꯉꯩꯒꯤ ꯃꯥꯡꯑꯣꯏꯅꯅ ꯁꯥꯔꯅ ꯈꯔ ꯈꯤꯇꯪ ꯇꯥꯛꯄꯤꯔꯛꯎ ꯍꯥꯏꯕ

ꯍꯣꯏ ꯍꯣꯏ

ꯍꯣꯏ ꯍꯣꯏ ꯁꯥꯔ ꯑꯗꯨ ꯍꯧꯖꯤꯛꯀꯤ ꯊꯥꯕꯜ ꯆꯣꯡꯕ ꯐꯦꯁꯇꯤꯚꯦꯜꯁꯤꯗ ꯀꯔꯝꯕ ꯃꯈꯜꯒꯤ ꯃꯨꯖꯤꯛ ꯁꯤꯡꯁꯦ ꯁꯤꯖꯤꯟꯅꯕꯖꯥꯠꯅꯣ ꯍꯣꯏ ꯍꯣꯏ ꯌꯥꯝ ꯅꯨꯡꯉꯥꯏꯖꯔꯦ ꯑꯗꯨꯗꯤ ꯑꯣꯖꯥ ꯑꯗꯨꯗꯤ ꯄꯨꯡ ꯀꯌꯥꯗ ꯏꯕꯥꯅꯤ ꯊꯦꯡꯅꯁꯤ ꯍꯥꯏꯕꯅꯣ ꯁꯥꯔ ꯍꯣꯏ ꯍꯣꯏ ꯑꯗꯨꯗꯤ ꯍꯣꯔꯦꯟ ꯎꯔꯕ ꯌꯦꯡꯂꯕ ꯃꯇꯝꯗꯁꯨ ꯁꯥꯔꯅ ꯈꯔꯒ ꯃꯈꯥ ꯇꯥꯅ ꯑꯃꯨꯛ ꯁꯨꯒꯥꯏꯅ ꯑꯃꯨꯛ ꯇꯥꯛꯄꯤꯔꯣ ꯑꯣ ꯐꯔꯦ ꯐꯔꯦ ꯁꯥꯔ ꯑꯗꯨ ꯑꯣꯏꯗꯤ ꯍꯣꯔꯦꯟꯗꯨ ꯏꯕꯥꯅꯤ ꯆꯠꯃꯤꯟꯅꯔꯁꯤ ꯊꯝꯖꯔꯒꯦ ꯁꯥꯔ